ꯃꯔꯨꯑꯣꯏꯅ ꯑꯩꯈꯣꯏꯅ ꯑꯩꯈꯣꯏꯒꯤ ꯀꯤꯠꯆꯟ ꯒꯥꯔꯗꯦꯟꯗ ꯊꯥꯔꯤꯕ ꯄꯥꯝꯕꯤꯁꯤꯡꯕꯨ ꯃꯁꯥ ꯃꯎ ꯐꯅ ꯂꯩꯅꯕ ꯑꯃꯗꯤ ꯄꯣꯊꯣꯛ ꯆꯥꯊꯣꯛ ꯍꯦꯟꯅ ꯐꯪꯅꯕꯒꯤꯗꯃꯛ ꯌꯥꯝꯅ ꯃꯁꯤ ꯑꯈꯪ ꯑꯍꯩꯁꯤꯡ ꯇꯥꯟꯅꯕ ꯌꯥꯝꯅ ꯗꯔꯀꯥꯔ ꯑꯣꯏ ꯃꯔꯝ ꯑꯗꯨꯅ ꯑꯩꯒꯤ ꯃꯔꯨꯞ ꯃꯄꯥꯡꯁꯤꯡ ꯑꯦꯒ꯭ꯔꯤ ꯑꯣꯐꯤꯁꯥꯔ ꯑꯣꯏꯕ ꯑꯗꯩ ꯑꯦꯒ꯭ꯔꯤꯀꯜꯆꯔ ꯗꯤꯄꯥꯔꯠꯃꯦꯟꯇ ꯊꯕꯛ ꯇꯧꯕ ꯍꯣꯔꯇꯤꯀꯜꯆꯔ ꯗꯤꯄꯥꯔꯠꯃꯦꯟꯗ ꯊꯕꯛ ꯇꯧꯕ ꯃꯔꯨꯞ ꯃꯄꯥꯡꯁꯤꯡ ꯑꯈꯪ ꯑꯍꯩꯁꯤꯡꯒ ꯂꯣꯏꯅꯅ ꯇꯥꯟꯅꯖꯩ ꯑꯃꯁꯨꯡ ꯃꯈꯣꯏꯅ ꯍꯥꯏꯔꯛꯄ ꯃꯇꯨꯡꯏꯟꯅ ꯍꯥꯔ ꯐꯔꯇꯤꯂꯥꯏꯖꯔ ꯏꯁꯤꯡ ꯆꯥꯏꯕ ꯑꯃꯗꯤ ꯃꯇꯝ ꯃꯇꯝꯒꯤ ꯆꯦꯛꯁꯤꯟ ꯊꯧꯔꯥꯡ ꯂꯧꯈꯠ ꯇꯧꯕ ꯃꯌꯥꯝꯁꯤꯡꯗꯨ ꯃꯈꯣꯏꯗꯒꯤ ꯄꯥꯎꯇꯥꯛ ꯂꯧꯔꯒ ꯑꯩꯅ ꯇꯧꯖꯩ ꯑꯃꯁꯨꯡ ꯌꯥꯝ ꯀꯟꯅ ꯍꯣꯠꯅꯕꯗꯒꯤ ꯑꯗꯨꯝ ꯑꯌꯥꯝꯕꯅ ꯄꯥꯝꯕꯤꯁꯤꯡꯗꯨ ꯃꯁꯥ ꯃꯎ ꯐꯅ ꯂꯩꯍꯟꯕ ꯉꯝꯃꯤ